ꯍꯧꯖꯤꯛ ꯐꯥꯎꯕꯗ ꯑꯩ ꯃꯔꯥꯊꯣꯟ ꯑꯃꯁꯨꯡ ꯂꯝꯖꯦꯜ ꯀꯌꯥꯃꯔꯣꯝ ꯁꯔꯨꯛ ꯌꯥꯔꯦ ꯁꯔꯨꯛ ꯑꯗꯨ ꯌꯥꯕ ꯌꯥꯕ ꯑꯗꯨꯗ ꯑꯩꯅ ꯐꯥꯔꯁ ꯁꯦꯀꯦꯟ ꯑꯣꯔ ꯊꯥꯔꯠ ꯇꯥꯕ ꯐꯥꯎꯕ ꯌꯥꯎꯔꯦ ꯂꯝꯖꯦꯜ ꯑꯁꯤ ꯑꯩꯅ ꯑꯗꯨꯛꯀꯤ ꯃꯇꯤꯛ ꯄꯥꯝꯖꯅ ꯆꯦꯜꯂꯤ ꯑꯃꯁꯨꯡ ꯌꯥꯝꯅ ꯅꯨꯡꯉꯥꯏꯕ ꯃꯈꯜ ꯑꯃ ꯑꯩꯉꯣꯟꯗ ꯊꯣꯛꯆꯩ ꯑꯩꯅ ꯅꯣꯡꯃꯗ ꯄꯨꯡ ꯑꯅꯤꯗꯒꯤꯅ ꯃꯔꯤ ꯐꯥꯎꯕꯒꯤ ꯃꯅꯨꯡ ꯐꯥꯎꯕ ꯄ꯭ꯔꯥꯛꯇꯤꯁ ꯇꯧꯖꯩ ꯀꯤꯂꯣꯃꯤꯇꯔ ꯇꯔꯥꯔꯣꯝ ꯅꯨꯡꯇꯤꯒꯤ ꯄ꯭ꯔꯥꯛꯇꯤꯁ ꯇꯧꯋꯤ ꯑꯃꯁꯨꯡ ꯌꯨꯝꯒꯤ ꯃꯤꯁꯤꯡꯅꯁꯨ ꯌꯥꯝꯅ ꯍꯦꯜꯞ ꯇꯧꯕꯤ ꯍꯥꯏꯕꯗꯤ ꯗꯥꯏꯠ ꯂꯥꯡ ꯑꯗꯨꯛꯀꯤ ꯃꯇꯤꯛ ꯃꯇꯤꯛ ꯆꯥꯅ ꯊꯝꯕꯤ ꯃꯔꯝ ꯑꯁꯤꯅ ꯑꯩꯅ ꯂꯝꯖꯦꯜ ꯆꯦꯟꯕꯗ ꯌꯥꯝꯅ ꯍꯦꯜꯠꯀꯤ ꯄ꯭ꯔꯣꯕ꯭ꯂꯦꯝ ꯌꯥꯝꯅ ꯆꯦꯛꯁꯤꯟꯅ ꯌꯨꯝꯅ ꯌꯦꯡꯕꯤ ꯑꯃꯁꯨꯡ ꯍꯦꯜꯠꯀꯤ ꯄ꯭ꯔꯣꯕ꯭ꯂꯦꯝ ꯑꯗꯨꯛꯀꯤ ꯃꯇꯤꯛ ꯐꯕꯅ ꯐꯩ ꯑꯗꯨꯅ ꯂꯝꯖꯦꯜ ꯑꯗꯨꯛꯀꯤ ꯃꯇꯤꯛ ꯆꯦꯟꯕ ꯉꯝꯖꯩ ꯑꯇꯦꯟꯕ ꯆꯦꯟꯕꯕꯨꯗꯤ ꯑꯁꯥꯡꯕ ꯆꯦꯟꯕꯅ ꯌꯥꯝꯅ ꯄꯥꯝꯅ ꯆꯦꯜꯂꯤ